ꯑꯩꯈꯣꯏꯒꯤ ꯃꯅꯤꯄꯨꯔꯗ ꯊꯦꯡꯅꯕ ꯂꯝꯂꯛꯀꯤ ꯁꯥ ꯎꯆꯦꯛꯁꯤꯡꯒꯤ ꯃꯔꯛꯇ ꯈ꯭ꯋꯥꯏꯗꯒꯤ ꯐꯖꯕ ꯑꯃꯗꯤ ꯑꯆꯧꯕ ꯍꯥꯏꯔꯒꯗꯤ ꯑꯩꯈꯣꯏ ꯁꯉꯥꯏ ꯑꯁꯤꯁꯨ ꯑꯃꯅꯤ ꯁꯉꯥꯏ ꯑꯁꯤꯁꯨ ꯋꯥꯔꯜꯗ ꯑꯇꯣꯞꯄ ꯃꯐꯝꯗ ꯐꯪꯗꯕ ꯖꯤꯕ ꯃꯈꯜ ꯑꯃꯅꯤ ꯑꯗꯨꯕꯨ ꯑꯩꯈꯣꯏꯒꯤ ꯃꯤꯑꯣꯏꯕꯁꯤꯡꯅ ꯁꯥ ꯎꯆꯦꯛꯁꯤꯡ ꯑꯁꯦ ꯉꯍꯥꯛ ꯂꯩꯇꯅ ꯅꯣꯡꯃꯩꯅ ꯀꯥꯞꯇꯨꯅ ꯐꯥꯕ ꯑꯃꯗꯤ ꯂꯥꯡ ꯊꯥꯛꯇꯨꯅ ꯐꯥꯕꯤꯕ ꯃꯁꯤ ꯇꯧꯔꯣꯏꯗꯕꯅꯤ ꯃꯁꯤꯒꯨꯝꯕ ꯊꯕꯛ ꯑꯁꯤ ꯁꯨꯡꯇꯧ ꯇꯧꯔꯣꯏꯗꯕꯅꯤ ꯃꯔꯝꯗꯤ ꯂꯩꯔꯤꯕ ꯖꯤꯕꯁꯤꯡ ꯑꯁꯤ ꯑꯩꯈꯣꯏꯒꯤ ꯅꯦꯆꯔꯒꯤ ꯑꯣꯏꯕ ꯅꯦꯆꯔꯦꯜꯒꯤ ꯑꯣꯏꯕ ꯃꯣꯏꯕꯨ ꯃꯄꯨꯟꯁꯤ ꯁꯥꯡꯅ ꯂꯩꯅꯕ ꯑꯃꯗꯤ ꯃꯈꯣꯏꯒꯤ ꯅꯝꯕꯔ ꯑꯣꯐ ꯀꯔꯤꯁꯤ ꯍꯦꯟꯒꯠꯅꯕꯒꯤꯗꯃꯛꯇ ꯑꯩꯈꯣꯏꯅ ꯃꯔꯝ ꯂꯩꯇꯅ ꯐꯥꯕ ꯄꯨꯟꯕ ꯆꯥꯕ ꯊꯛꯄ ꯑꯁꯤ ꯇꯧꯔꯣꯏꯗꯕꯅꯤ ꯃꯇꯨꯡ ꯑꯃꯨꯛ ꯍꯟꯅ ꯃꯁꯤ ꯇꯧꯗꯕꯅ ꯃꯈꯣꯏꯁꯤꯡ ꯑꯁꯤꯒꯤ ꯁꯦꯐ ꯇꯧꯕꯤꯕ ꯑꯁꯤ ꯑꯨꯈꯣꯏꯒꯤ ꯇꯉꯥꯏ ꯐꯗꯕꯅꯤ